ꯃꯁꯥꯟꯅꯁꯤꯡꯅ ꯃꯤꯑꯣꯏꯕꯒꯤꯗꯃꯛꯇ ꯑꯋꯥꯕ ꯀꯣꯛꯍꯟꯕ ꯑꯃꯁꯨꯡ ꯅꯨꯡꯉꯥꯏꯕ ꯑꯥꯎꯠꯂꯦꯠ ꯑꯃ ꯄꯤ ꯑꯥꯎꯠꯂꯦꯠ ꯑꯃ ꯄꯤꯔꯤꯕ ꯑꯥꯎꯠꯂꯦꯠꯇꯨꯗꯤ ꯃꯤꯑꯣꯏꯕꯅ ꯒꯦꯝ ꯁꯥꯟꯅꯕ ꯃꯇꯝꯗ ꯋꯥꯈꯜ ꯂꯨꯞꯂꯒ ꯋꯥꯔꯜꯁꯤꯒꯤ ꯋꯥꯈꯜ ꯆꯪꯗꯅ ꯑꯃꯁꯨꯡ ꯒꯦꯝꯁꯇꯨꯒꯤ ꯋꯥꯈꯜꯗꯗ ꯂꯨꯞꯂꯒ ꯑꯃꯁꯨꯡ ꯅꯨꯡꯉꯥꯏꯕ ꯑꯃꯁꯨꯡ ꯃꯁꯥꯗ ꯑꯋꯥꯕ ꯊꯥꯗꯣꯛꯂꯒ ꯑꯃꯁꯨꯡ ꯁ꯭ꯇꯔꯦꯁꯇꯒꯤ ꯋꯥꯈꯜ ꯊꯥꯗꯣꯛꯂꯒ ꯁꯨꯃꯥꯏꯅ ꯂꯩꯕꯁꯤꯅꯤ